ꯑꯩꯍꯥꯛꯀꯤ ꯊꯕꯛꯇ ꯏꯁꯥꯅ ꯁꯥ ꯎꯆꯦꯛꯁꯤꯡ ꯑꯗꯨꯕꯨ ꯁꯦꯟꯅꯖꯩ ꯁꯥ ꯎꯆꯦꯛ ꯍꯥꯏꯕꯁꯤ ꯅꯨꯡꯁꯤꯔꯕ ꯖꯤꯕ ꯄꯥꯟꯕ ꯑꯃꯅꯤ ꯃꯈꯣꯏꯕꯨ ꯅꯨꯡꯁꯤꯅ ꯁꯦꯟꯅꯕ ꯍꯥꯏꯕꯁꯤ ꯇꯧꯗꯕ ꯌꯥꯗꯕ ꯑꯩꯒꯤ ꯏꯊꯧꯅꯤ ꯃꯈꯣꯏꯕꯨ ꯑꯩꯅ ꯅꯣꯡꯃꯗ ꯃꯆꯤꯟꯖꯥꯛ ꯑꯍꯨꯝꯂꯛ ꯄꯤꯖꯗꯨꯅ ꯃꯈꯣꯏꯕꯨ ꯃꯕꯨꯛ ꯊꯜꯍꯜꯂꯤ ꯑꯗꯨꯒ ꯃꯈꯣꯏꯅ ꯃꯆꯤꯟꯖꯥꯛ ꯊꯟꯅ ꯅꯨꯃꯤꯠ ꯈꯨꯗꯤꯡꯒꯤ ꯂꯩꯔꯕꯗꯤ ꯃꯄꯨꯡꯐꯥꯕ ꯑꯃ ꯑꯣꯏꯒꯗꯧꯔꯤꯕꯅꯤ ꯃꯈꯣꯏꯅ ꯃꯄꯨꯡ ꯐꯥꯕ ꯑꯣꯏꯔꯕꯗꯤ ꯑꯩꯅ ꯇꯧꯔꯤꯕ ꯀꯔꯕꯥꯔ ꯑꯁꯤꯗꯁꯨ ꯃꯥꯏ ꯄꯥꯛꯀꯗꯧꯔꯤꯕꯅꯤ ꯑꯃꯁꯨꯡ ꯃꯐꯝ ꯑꯗꯨꯕꯨ ꯑꯩꯍꯥꯛꯅ ꯍꯞꯇꯥ ꯑꯃꯗ ꯑꯍꯨꯝꯂꯛ ꯁꯦꯡꯗꯣꯛꯄꯤꯗꯨꯅ ꯃꯈꯣꯏꯕꯨ ꯂꯨꯅ ꯅꯥꯟꯅ ꯂꯩꯅꯕ ꯍꯣꯠꯅꯕꯤ ꯑꯗꯨꯒ ꯂꯥꯛꯏꯕ ꯂꯥꯏꯅꯥꯁꯤꯡꯗꯒꯤ ꯉꯥꯛꯊꯣꯛꯄ ꯉꯝꯅꯕꯒꯤꯗꯃꯛ ꯃꯈꯣꯏꯕꯨ ꯂꯨꯅ ꯅꯥꯟꯅ ꯊꯝꯕ ꯏꯊꯧꯅꯤ